ꯑꯩꯈꯣꯏꯒꯤ ꯀꯛꯆꯤꯡ ꯖꯤꯂꯥ ꯑꯁꯤꯗ ꯃꯌꯥꯝꯁꯤꯅ ꯃꯔꯨꯑꯣꯏꯅ ꯀꯜꯇꯤꯚꯦꯁꯟ ꯇꯧꯅꯩ ꯀ꯭ꯔꯣꯞꯁ ꯀꯜꯇꯤꯚꯦꯁꯟ ꯇꯧꯅꯩ ꯄꯦꯗꯤ ꯐꯤꯜꯗ ꯆꯦꯡ ꯄꯨꯊꯣꯛꯅꯩ ꯍꯥꯏꯔꯤꯕ ꯑꯁꯤꯅ ꯑꯩꯈꯣꯏꯒꯤ ꯀꯛꯆꯤꯡ ꯖꯤꯂꯥꯁꯤꯒꯤꯗꯤ ꯃꯔꯨꯑꯣꯏꯕ ꯊꯕꯛꯅꯤ ꯃꯌꯥꯝꯒꯤ ꯁꯤꯟꯐꯝꯅꯤ ꯆꯥꯅꯉꯥꯏ ꯊꯛꯅꯉꯥꯏ ꯄꯨꯊꯣꯛꯄ ꯑꯁꯤꯅ ꯀꯛꯆꯤꯡ ꯖꯤꯂꯥ ꯑꯁꯤꯗ ꯆꯥꯕ ꯊꯛꯄꯗ ꯋꯥꯠꯍꯟꯗꯕ ꯆꯥꯕ ꯊꯛꯄꯒꯤꯗꯃꯛꯇ ꯃꯤꯄꯥꯟ ꯇꯥꯡꯗꯕ ꯃꯐꯝ ꯑꯃ ꯑꯣꯏꯍꯜꯂꯤ ꯃꯗꯨꯗ ꯄꯨꯊꯣꯛꯂꯛꯄ ꯑꯩꯈꯣꯏꯒꯤ ꯃꯗꯨꯗ ꯄꯨꯊꯣꯂꯛꯄꯁꯤꯡꯗꯨ ꯑꯩꯈꯣꯏꯅ ꯆꯥꯕ ꯂꯣꯏꯔꯒ ꯌꯣꯟꯕ ꯃꯇꯝꯗ ꯃꯗꯨꯅꯁꯨ ꯑꯩꯈꯣꯏꯒꯤ ꯀꯛꯆꯤꯡ ꯖꯤꯂꯥ ꯑꯁꯤꯒꯤ ꯁꯦꯟꯐꯝ ꯂꯝꯕꯤ ꯑꯃꯗꯤ ꯂꯥꯛꯏ ꯁꯦꯟꯊꯣꯛ ꯂꯝꯕꯤ ꯑꯃꯗꯤ ꯂꯥꯛꯏ ꯃꯗꯨ ꯌꯣꯜꯂꯒ ꯂꯥꯛꯄ ꯄꯩꯁꯥꯁꯤꯡꯗꯨꯅ ꯀꯛꯆꯤꯡ ꯖꯤꯂꯥꯁꯤꯒꯤ ꯁꯦꯟꯊꯣꯛ ꯂꯝꯕꯤ ꯑꯃꯗꯤ ꯑꯣꯏꯅꯔꯤ ꯃꯌꯥꯝꯒꯤꯗꯃꯛ ꯑꯗꯨꯅ ꯍꯧꯖꯤꯛ ꯍꯧꯖꯤꯛꯀꯤ ꯑꯣꯏꯅꯗꯤ ꯑꯩꯈꯣꯏꯒꯤ ꯀꯛꯆꯤꯡ ꯖꯤꯂꯥ ꯑꯁꯤꯗ ꯈ꯭ꯋꯥꯏꯗꯒꯤ ꯃꯔꯨꯑꯣꯏꯕ ꯃꯌꯥꯝꯅꯁꯨ ꯈ꯭ꯋꯥꯏꯗꯒꯤ ꯇꯧꯅꯕ ꯊꯕꯛ ꯍꯥꯏꯔꯒꯗꯤ ꯀꯜꯇꯤꯚꯦꯁꯟ ꯑꯁꯤꯅꯤ